ꯍꯧꯖꯤꯛ ꯀꯥꯟꯒꯤ ꯇꯥꯏꯕꯪ ꯑꯁꯤꯗ ꯑꯩꯅ ꯎꯔꯤꯕ ꯑꯩꯒꯤ ꯊꯥꯖꯕꯗ ꯌꯦꯛꯄꯤꯕ ꯍꯥꯏꯕꯗꯤ ꯆꯂꯦꯟꯖꯦꯁꯒꯨꯝꯕ ꯑꯩꯅ ꯐꯪꯕ ꯑꯗꯨꯗꯤ ꯑꯩꯅ ꯊꯥꯖꯕꯒꯤ ꯊꯕꯛ ꯊꯣꯔꯛꯄ ꯃꯇꯝꯗ ꯃꯤꯅ ꯅꯣꯛꯄꯤꯕ ꯃꯤꯅ ꯀꯜꯂꯛꯄ ꯃꯤꯅ ꯋꯥ ꯃꯅꯤꯡꯗꯒꯤ ꯍꯥꯏꯊꯤꯕ ꯍꯥꯏꯖꯤꯟꯕꯤꯕ ꯅꯝꯊꯤꯅ ꯌꯦꯡꯕꯤꯕ ꯑꯗꯨꯗꯨꯅꯤ